ꯏꯁꯩ ꯑꯁꯤ ꯁꯛꯇ꯭ꯔꯤꯉꯩ ꯃꯃꯥꯡꯗ ꯑꯩꯈꯣꯏꯒꯤ ꯍꯥꯏꯔꯤꯕ ꯏꯁꯩꯁꯤꯒꯤ ꯑꯩꯈꯣꯏꯒꯤ ꯃꯥꯒꯤ ꯁꯨꯔ ꯍꯥꯏꯕ ꯇꯥꯔꯦꯀꯣ ꯁꯨꯔꯁꯤ ꯇꯧꯔꯒ ꯍꯥꯟꯅ ꯔꯤꯍꯥꯔꯁꯦꯜ ꯇꯧꯔ ꯁꯛꯄ ꯑꯃꯁꯨꯡ ꯃꯥꯒꯤ ꯇ꯭ꯌꯨꯟꯁꯤꯡ ꯍꯥꯏꯇꯔꯦ ꯃ꯭ꯌꯨꯖꯤꯛ ꯁꯤꯁꯇꯦꯝ ꯃ꯭ꯌꯨꯖꯤꯛꯁꯤ ꯀꯃꯥꯏꯅ ꯇꯧꯔꯒ ꯀꯗꯥꯏꯗꯒꯤ ꯑꯟꯇꯔꯥ ꯂꯧꯒꯗꯒꯦ ꯅꯆꯤꯡꯕꯁꯤ ꯍꯥꯟꯅ ꯄ꯭ꯔꯤꯄꯦꯌꯔ ꯒꯧꯖꯩ